ꯌꯨꯝ ꯂꯩꯕ꯭ꯔꯣ ꯏꯇꯥꯎ ꯀꯩꯗꯧꯔꯦ ꯑꯩ ꯉꯁꯥꯏꯁꯨ ꯅꯌꯨꯝꯗ ꯂꯥꯛꯂꯝꯕꯅꯦ ꯑꯗꯨ ꯅꯪꯁꯨ ꯂꯩꯍꯧꯗꯦ ꯀꯩꯅꯣꯝꯇ ꯍꯪꯒꯦ ꯇꯧꯔꯛꯄꯅꯤꯅꯦ ꯀꯩꯗꯧꯔꯦ ꯀꯩꯅꯣ ꯑꯩꯈꯣꯒꯤ ꯍꯟꯗꯛ ꯃꯊꯪ ꯊꯥꯁꯤꯗ ꯏꯌꯥꯝꯕ ꯑꯃ ꯂꯨꯍꯣꯡꯗꯧ ꯂꯩꯕ ꯑꯗꯣ ꯅꯈꯣꯏ ꯌꯨꯝꯒꯤ ꯅꯍꯥꯟ ꯅꯣꯏ ꯌꯨꯝ ꯁꯦꯝꯕ ꯀꯥꯟꯗ ꯃꯤ ꯀꯧꯈꯤꯕ ꯃꯤꯁꯤꯡꯗꯨ ꯑꯗꯨ ꯄꯥꯎ ꯐꯥꯎꯅꯔꯗꯤ ꯑꯩ ꯈꯤꯇ ꯍꯪꯒꯦ ꯇꯧꯕꯅꯦ ꯑꯗꯣ ꯄꯩꯁꯥ ꯅꯨꯡꯁꯥ ꯀꯃꯥꯏꯅ ꯇꯧꯕꯅꯣ ꯌꯨꯝꯁꯦ ꯑꯩꯈꯣꯏ ꯇꯤꯟꯁꯨ ꯍꯟꯗꯛ ꯂꯧꯊꯣꯛꯇꯣꯏꯅꯦ ꯑꯅꯧꯕ ꯁꯤꯟꯂꯒꯦ ꯇꯧꯕ ꯑꯗꯨ ꯐꯨꯇꯤꯟꯁꯨ ꯀꯛꯇꯧꯕꯅꯤ ꯑꯗꯩ ꯁꯨꯃꯥꯡ ꯁꯤꯡꯁꯤꯁꯨ ꯈꯔꯥ ꯆꯦꯛ ꯈꯔ ꯊꯥꯍꯧꯒꯦ ꯇꯧꯕ ꯑꯗꯣ ꯌꯨꯝꯁꯨ ꯍꯥꯏꯔꯞ ꯆꯥꯎꯕ ꯃꯥꯟꯅꯕꯅꯤꯅ ꯄꯩꯁꯥꯁꯨ ꯃꯥꯟꯅꯅꯦꯅ ꯈꯟꯂꯦ ꯑꯗꯨ ꯅꯈꯣꯏꯒꯤ ꯅꯍꯥꯟ ꯇꯧꯈꯤꯕꯗꯣ ꯄꯥꯎ ꯐꯥꯎꯅꯕ ꯉꯝꯗꯣꯔꯤꯕ ꯀꯔꯝ ꯇꯧꯕꯅꯣ ꯍꯥꯏꯐꯦꯠ ꯍꯪꯒꯦ ꯇꯧꯕꯅꯤ ꯉꯝꯒꯗ꯭ꯔꯣ

ꯑꯗꯣ ꯑꯩꯈꯣꯏꯗꯤ ꯐꯨꯗꯤꯟꯁꯨ ꯀꯛꯀꯦ ꯇꯧꯕ ꯇꯤꯟꯁꯨ ꯂꯧꯊꯣꯛꯇꯧꯅꯤ ꯑꯗꯨ ꯆꯦꯛ ꯈꯔ ꯊꯥꯔꯒ ꯃꯈꯥꯁꯤꯁꯨ ꯑꯁꯇꯔ ꯇꯧꯍꯧꯔꯒꯦ ꯇꯧꯕ ꯑꯗꯨ ꯅꯪꯒꯤꯗꯣ ꯈꯤꯇꯪ ꯄꯥꯎ ꯐꯥꯎꯅꯔ ꯆꯪꯉꯛꯑꯣ ꯀꯩꯅꯣ ꯅꯪꯁꯨ ꯁꯨꯛꯆꯡ ꯆꯉꯛꯄ ꯎꯗꯦ ꯅꯥꯕ ꯀꯩꯅꯣ ꯑꯣ ꯐꯔꯦ ꯑꯗꯨ ꯍꯌꯦꯡꯗꯨ ꯑꯝꯇ ꯂꯥꯛꯑꯣ ꯑꯗꯨꯒ ꯌꯨꯝꯗ ꯐꯖꯅ ꯋꯥꯔꯤꯗꯣ ꯁꯥꯟꯅꯔꯁꯦꯀꯣ ꯐꯔꯦ ꯐꯔꯦ ꯆꯥꯔꯕꯣ ꯐꯔꯦ ꯐꯔꯦ ꯑꯗꯨꯗꯤ ꯊꯝꯃꯒꯦ ꯍꯌꯦꯡ ꯂꯥꯛꯑꯣ ꯑꯗꯨꯗꯤ ꯎꯝ ꯎꯝ